ꯃꯅꯤꯄꯨꯔꯗ ꯂꯩꯔꯤꯕ ꯑꯩꯍꯥꯛꯅ ꯈꯪꯖꯕ ꯗꯤꯁꯇ꯭ꯔꯤꯛ ꯃꯉꯥꯒꯤ ꯃꯃꯤꯡ ꯍꯥꯏꯖꯒꯦ ꯑꯍꯥꯟꯕꯗ ꯀꯥꯡꯄꯣꯛꯄꯤ ꯗꯤꯁꯇ꯭ꯔꯤꯛ ꯑꯅꯤꯁꯨꯕꯗ ꯇꯦꯡꯅꯧꯄꯥꯜ ꯗꯤꯁꯇ꯭ꯔꯤꯛ ꯑꯍꯨꯝꯁꯨꯕꯗ ꯆꯥꯟꯗꯦꯜ ꯗꯤꯁꯇ꯭ꯔꯤꯛ ꯃꯔꯤꯁꯨꯕꯗ ꯆꯨꯔꯆꯥꯟꯄꯨꯔ ꯗꯤꯁꯇ꯭ꯔꯤꯛ ꯃꯉꯥꯁꯨꯕꯗ ꯏꯝꯐꯥꯜ ꯋꯦꯁ